ꯑꯩꯈꯣꯏꯒꯤ ꯑꯣꯏꯅꯗꯤ ꯆꯥꯔꯣꯟ ꯁꯨꯔꯣꯟꯗꯒꯤ ꯁꯨꯃꯥꯏꯅ ꯇꯣꯉꯥꯟꯅ ꯊꯣꯡꯕ ꯊꯥꯛꯄ ꯑꯇꯣꯞꯄꯒ ꯃꯥꯟꯅꯗꯕ ꯑꯗꯨꯒꯨꯝꯕꯗꯗꯤ ꯑꯩꯈꯣꯏꯒꯤ ꯐꯦꯃꯤꯂꯤꯗꯗꯤ ꯌꯥꯎꯖꯗꯦ ꯑꯗꯨꯒꯨꯝꯕꯗꯤ ꯂꯩꯇꯦ ꯑꯩꯈꯣꯏꯒꯤ ꯐꯦꯃꯦꯁꯤꯗꯤ ꯑꯗꯨꯝ ꯅꯣꯔꯃꯦꯔ ꯃꯤꯅ ꯂꯣꯏꯅꯃꯛ ꯁꯨꯃꯥꯏꯅ ꯅꯣꯔꯃꯦꯜꯂꯤ ꯁꯤꯖꯤꯟꯅꯕ ꯆꯥꯕ ꯊꯛꯄ ꯊꯣꯡꯕ ꯊꯥꯛꯄꯁꯤꯗ ꯑꯩꯈꯣꯏ ꯑꯌꯥꯝꯕ ꯆꯠꯆꯩ ꯑꯗꯨꯃꯥꯏꯅ ꯑꯩꯈꯣꯏꯒꯤꯗꯃꯛꯇꯗꯤ ꯇꯣꯉꯥꯟꯕ ꯇꯣꯉꯥꯟꯕꯗꯤ ꯂꯩꯖꯗꯦ ꯇꯣꯉꯥꯟꯕ ꯃꯊꯦꯜ ꯇꯣꯉꯥꯟꯅ ꯁꯨꯃꯥꯏꯅ ꯊꯣꯡꯕ ꯊꯥꯛꯄꯒꯤꯗꯤ ꯂꯩꯖꯗꯦ ꯑꯗꯨꯝ ꯃꯌꯥꯝꯅ ꯊꯣꯡꯉꯤꯁꯤꯒ ꯆꯞ ꯃꯥꯟꯅꯅ ꯑꯗꯨꯝ ꯊꯣꯡꯖꯩ